ꯑꯩꯅ ꯈ꯭ꯋꯥꯏꯗꯒꯤ ꯄꯥꯝꯅ ꯊꯣꯡꯖꯕ ꯑꯄꯥꯝꯕꯁꯤ ꯁꯟꯁꯥ ꯊꯣꯡꯕ ꯁꯟꯁꯥꯁꯤ ꯑꯩꯈꯣꯏꯅ ꯄꯤꯁ ꯃꯆꯥ ꯃꯆꯥꯗ ꯀꯝꯃꯒ ꯑꯗꯒꯤ ꯀꯝꯕ ꯂꯣꯏꯔꯒ ꯁꯦꯡꯅ ꯑꯅꯤꯔꯛ ꯀꯨꯝꯕ ꯑꯍꯨꯝꯂꯛ ꯀꯨꯝꯕ ꯀꯟꯅ ꯄꯥꯏꯁꯤꯜꯂꯒ ꯆꯥꯝꯊꯣꯛꯑꯅꯤ ꯑꯗꯨꯒ ꯃꯥꯁꯤ ꯑꯩꯈꯣꯏꯅ ꯃꯔꯣꯏ ꯆꯅꯝ ꯁꯤꯡ ꯂꯣꯏꯅ ꯁꯨꯅ ꯍꯥꯞꯄꯅꯤ ꯑꯗꯨꯒ ꯁꯤ ꯑꯍꯥꯟꯕ ꯑꯩꯈꯣꯏꯅ ꯊꯥꯎ ꯍꯩꯔꯒ ꯃꯔꯣꯏ ꯃꯄꯥꯡꯁꯤ ꯌꯥꯝꯅ ꯀꯨꯏꯅ ꯑꯩꯈꯣꯏꯒꯤ ꯃꯣꯔꯣꯛ ꯑꯗꯒꯤ ꯃꯆꯨ ꯀꯔꯤ ꯀꯔꯤꯁꯤ ꯍꯥꯞꯄꯒ ꯈꯔ ꯀꯨꯏꯅ ꯂꯣꯟꯕ ꯑꯗꯨꯗꯨꯒ ꯌꯥꯝ ꯀꯨꯏꯅ ꯑꯣꯠꯄ ꯑꯁꯤ ꯃꯨꯜꯂ ꯀꯥꯟꯗ ꯑꯩꯈꯣꯏꯒꯤ ꯃꯔꯣꯛ ꯃꯅꯝꯁꯤ ꯃꯥꯡꯒꯅꯦꯕ ꯁꯤ ꯁꯤ ꯂꯣꯏꯔꯕ ꯃꯇꯨꯡꯗ ꯑꯩꯈꯣꯏꯅ ꯁꯥꯁꯤ ꯀꯪꯅ ꯑꯩꯈꯣꯏꯒꯤ ꯃꯆꯨꯝꯁꯤ ꯏꯁꯤꯡꯗꯩ ꯂꯧꯈꯠꯄꯁꯤ ꯀꯪꯍꯜꯂ ꯀꯥꯟꯗ ꯑꯗꯨ ꯍꯥꯞꯄꯒ ꯑꯗꯒꯤ ꯁꯥꯗꯒꯤ ꯑꯃꯨꯛꯀꯥ ꯃꯍꯤꯁꯦ ꯑꯃꯨꯛ ꯊꯣꯔꯛꯀꯅꯤ ꯁꯤꯁꯦ ꯑꯃꯨꯛꯀꯥ ꯀꯪꯂꯕ ꯃꯇꯨꯡꯗ ꯑꯩꯈꯣꯏꯅ ꯍꯩꯖꯤꯟꯒꯅꯤ ꯑꯗꯨꯒ ꯁꯥꯁꯤ ꯑꯩꯈꯣꯏꯅ ꯍꯥꯎꯍꯟꯒꯦ ꯍꯥꯏꯕ ꯑꯣꯏꯕꯇꯥꯔꯒꯗꯤ ꯑꯩꯈꯣꯏꯒꯤ ꯊꯣꯡꯉꯤꯕ ꯀꯩꯅꯣ ꯈꯥꯡ ꯑꯣꯏꯁꯅꯨ ꯑꯩꯈꯣꯏꯒꯤ ꯗꯦꯛꯀꯨꯝꯕꯁꯤꯗ ꯑꯩꯈꯣꯏꯒꯤ ꯃꯈꯨꯝ ꯀꯨꯞꯇꯕꯤꯗ ꯑꯩꯈꯣꯏꯒꯤ ꯑꯗꯨꯝ ꯑꯣꯠꯄ ꯑꯣꯠꯂꯤꯕ ꯃꯇꯤꯛ ꯃꯥꯁꯦ ꯍꯥꯎꯕ ꯍꯦꯜꯂꯤ ꯑꯗꯨꯒ ꯁꯥꯗꯒꯤ ꯊꯣꯔꯛꯏꯕ ꯃꯍꯤꯗꯨ ꯀꯪꯗ꯭ꯔꯤ ꯐꯥꯎꯗꯤ ꯑꯇꯣꯞꯄ ꯏꯁꯤꯡ ꯍꯩꯕ ꯌꯥꯗꯦ ꯍꯥꯏꯕꯗꯤ ꯀꯪꯉꯤ ꯀꯪꯗꯦꯁꯤ ꯑꯩꯈꯣꯏꯅ ꯃꯩꯈꯨ ꯑꯉꯧꯕ ꯑꯃ ꯊꯣꯔꯛꯑ ꯀꯥꯟꯗ ꯀꯪꯉꯦ ꯍꯥꯏꯕꯗꯨ ꯈꯪꯒꯅꯤ ꯑꯗꯨꯒ ꯑꯩꯈꯣꯏꯒꯤ ꯈꯩꯔꯣꯏꯅꯒꯨꯝꯕ ꯑꯣꯠꯄꯗ ꯑꯩꯈꯣꯏꯒꯤ ꯅꯞꯄꯒꯨꯝꯕ ꯌꯥꯎꯔꯛꯄ ꯀꯥꯟꯗ ꯑꯗꯨꯒ ꯑꯩꯈꯣꯏꯒꯤ ꯍꯪꯒꯥꯝ ꯊꯣꯡꯕꯁꯦ ꯍꯪꯒꯥꯝ ꯆꯝꯊꯣꯡꯁꯦ ꯌꯥꯝꯅ ꯍꯥꯎꯍꯟꯒꯦ ꯍꯥꯏꯕ ꯑꯣꯏꯕ ꯇꯥꯔꯒꯗꯤ ꯑꯩꯈꯣꯏꯅ ꯍꯪꯒꯥꯝꯁꯤ ꯁꯦꯡꯅ ꯆꯥꯝꯊꯣꯛꯑꯒ ꯑꯩꯈꯣꯏꯒꯤ ꯗꯦꯛ ꯑꯆꯧꯕ ꯑꯃꯗ ꯍꯥꯞꯂꯒ ꯑꯩꯈꯣꯏꯒꯤ ꯃꯍꯤꯁꯦ ꯈꯔ ꯌꯥꯝꯅ ꯍꯥꯞꯆꯤꯜꯂꯒ ꯑꯩꯈꯣꯏꯒꯤ ꯋꯥꯟ ꯇꯥꯏꯝꯗ ꯍꯥꯞꯈꯤꯕꯗꯨꯅ ꯑꯩꯈꯣꯏꯒꯤ ꯍꯣꯔꯦꯟ ꯃꯨꯟꯕ ꯐꯥꯎꯗ ꯑꯩꯈꯣꯏꯒꯤ ꯆꯥꯒꯗꯕ ꯃꯤꯁꯤꯡꯗꯣ ꯑꯗꯨꯒꯤ ꯀꯣꯟꯅꯅꯕ ꯑꯃꯈꯛꯇ ꯑꯣꯏꯒꯗꯕ ꯑꯗꯨꯒ ꯌꯥꯝꯅ ꯍꯪꯒꯥꯝꯁꯦ ꯍꯥꯎꯍꯟꯒꯦ ꯍꯥꯏꯕ ꯑꯣꯏꯕ ꯇꯥꯔꯒꯗꯤ ꯌꯥꯝ ꯇꯣꯏꯅ ꯑꯣꯠꯄꯤꯕ ꯑꯗꯨꯒ ꯃꯍꯤ ꯑꯅꯤꯔꯛ ꯁꯨꯅ ꯍꯥꯞꯄꯒꯗꯤ ꯍꯥꯎꯇꯦ ꯑꯗꯨꯒ ꯍꯪꯒꯥꯝ ꯆꯝꯊꯣꯡꯗ ꯍꯥꯎꯍꯟꯒꯦꯗꯤ ꯁꯤꯡ ꯍꯥꯞꯄ ꯑꯗꯨꯒ ꯑꯗꯨꯝ